ꯁꯦꯀꯦꯟ ꯖꯨꯟ ꯇꯨ ꯊꯥꯎꯖꯟ ꯋꯥꯟ ꯐꯥꯔꯁ ꯑꯣꯛꯇꯣꯕꯔ ꯇꯨ ꯊꯥꯎꯖꯟ ꯑꯩꯠ ꯇ꯭ꯋꯦꯟꯇꯤ ꯁꯤꯛꯁ ꯃꯦ ꯇꯨ ꯊꯥꯎꯖꯟ ꯐꯥꯏꯕ ꯊꯥꯔꯗ ꯖꯅꯋꯥꯔꯤ ꯇꯨ ꯊꯥꯎꯖꯟ ꯅꯥꯏꯟ ꯐꯣꯔꯗ ꯗꯤꯁꯦꯝꯕꯔ ꯅꯥꯏꯟꯇꯤꯟ ꯅꯥꯏꯟꯇꯤ ꯐꯣꯔ